ꯃꯅꯤꯄꯨꯔꯗ ꯍꯧꯖꯤꯛ ꯍꯧꯖꯤꯛ ꯂꯥꯏꯔꯤꯛ ꯂꯥꯏꯁꯨ ꯇꯝꯕꯗ ꯊꯦꯡꯅꯔꯤꯕ ꯑꯋꯥꯕꯁꯤꯡꯁꯦ ꯃꯅꯤꯄꯨꯔꯗ ꯉꯥꯏꯍꯥꯛ ꯂꯩꯇꯅ ꯕꯟ ꯕ꯭ꯂꯣꯀꯦꯠꯁꯦ ꯌꯥꯝ ꯇꯣꯏꯅ ꯊꯣꯛꯀꯜꯂꯦ ꯍꯧꯖꯤꯛ ꯍꯧꯖꯤꯛꯃꯛꯁꯨ ꯌꯦꯡꯉꯨ ꯀꯥꯡꯂꯨꯞꯀꯤ ꯏꯔꯥꯡꯁꯤꯅ ꯑꯉꯥꯡꯁꯤꯡꯁꯦ ꯂꯥꯏꯔꯤꯛ ꯇꯝꯕ ꯈꯨꯗꯣꯡ ꯌꯥꯝ ꯆꯥꯍꯟꯗ꯭ꯔꯦ ꯑꯗꯨꯗꯒꯤ ꯑꯃꯨꯛ ꯑꯣꯟꯂꯥꯏꯟ ꯀ꯭ꯂꯥꯁ ꯇꯧꯔꯒ ꯑꯉꯥꯡꯁꯤꯡꯁꯤ ꯈꯔꯗꯪ ꯑꯣꯏꯔꯕꯁꯨ ꯀꯥꯟꯅꯍꯟꯒꯗꯕꯗꯣ ꯏꯟꯇꯔꯅꯦꯠ ꯊꯤꯡꯖꯤꯜꯂꯒ ꯂꯩꯔꯦ ꯄ꯭ꯔꯥꯏꯚꯦꯠ ꯁ꯭ꯀꯨꯜꯁꯤꯡꯁꯨ ꯌꯦꯡꯉꯨ ꯁ꯭ꯀꯨꯜꯒꯤ ꯐꯤꯁ ꯂꯧꯕꯗ ꯌꯥꯝ ꯍꯦꯟꯅ ꯂꯧꯔꯦ ꯂꯥꯏꯔꯕ ꯑꯉꯥꯡꯁꯤꯡꯗꯗꯤ ꯈꯨꯗꯣꯡ ꯌꯥꯝ ꯆꯥꯍꯟꯗ꯭ꯔꯦ